ꯚꯥꯔꯠꯇ ꯈ꯭ꯋꯥꯏꯗꯒꯤ ꯃꯔꯨꯑꯣꯏꯕ ꯂꯝꯈꯩꯒꯤ ꯈꯨꯗꯝꯁꯤꯡ ꯑꯃꯁꯨꯡ ꯂꯝꯀꯣꯏꯕꯁꯤꯡꯒꯤ ꯄꯨꯛꯅꯤꯡ ꯆꯤꯡꯁꯤꯟꯅꯤꯡꯉꯥꯏ ꯑꯣꯏꯕ ꯃꯐꯝ ꯈꯔ ꯑꯗꯨꯗꯤ ꯑꯍꯥꯟꯕꯗ ꯑꯒ꯭ꯔꯥ ꯂꯩꯌꯦ ꯇꯥꯖ ꯃꯍꯜ ꯑꯗꯒꯤ ꯀꯨꯇꯨꯕ ꯃꯤꯅꯔ ꯕꯦꯡꯒ꯭ꯂꯣꯔ ꯆꯤꯅꯥꯏ ꯀꯣꯆꯤ ꯂꯗꯥꯛ ꯃꯝꯕꯥꯏ ꯁꯤꯝꯂꯥ ꯁꯤꯛꯀꯤꯝ ꯑꯗꯨꯒ ꯈ꯭ꯋꯥꯏꯗꯒꯤ ꯐꯖꯕ ꯂꯣꯛꯇꯥꯛ ꯃꯅꯤꯄꯨꯔꯗ ꯂꯣꯛꯇꯥꯛ ꯂꯦꯛ ꯑꯗꯨꯒ ꯖꯨꯀꯣ ꯚꯦꯜꯂꯤ ꯂꯣꯏꯅꯃꯛ ꯑꯗꯨꯒꯤ ꯖꯒꯥꯁꯦ ꯇ꯭ꯌꯨꯔꯤꯁ ꯅ ꯌꯥꯝ ꯑꯇ꯭ꯔꯦꯛ ꯇꯧꯋꯦ ꯃꯣꯏ ꯖꯒꯥꯁꯦ ꯑꯗꯨꯒ ꯑꯗꯨꯗ ꯂꯩꯕ ꯖꯒꯥꯗ ꯂꯣꯀꯦꯜꯒꯤ ꯃꯤꯁꯨ ꯌꯥꯝ ꯐꯩ ꯑꯗꯨꯒ ꯍꯣꯇꯦꯜ ꯗꯨꯀꯥꯟ ꯄꯣꯠ ꯑꯗꯨꯒ ꯆꯥꯅꯤꯡꯉꯥꯏ ꯀꯔꯤ ꯂꯣꯏꯅꯃꯛ ꯌꯥꯝ ꯐꯩ ꯂꯣꯀꯦꯜꯒꯤ ꯃꯤꯁꯨ ꯌꯥꯝ ꯐꯩ ꯑꯗꯨ ꯖꯒꯥꯈꯣꯏꯗꯣ ꯕꯤꯖꯤꯅꯦꯁ ꯇꯧꯐꯝꯁꯨ ꯌꯥꯝ ꯅꯨꯡꯉꯥꯏꯌꯦ ꯄ꯭ꯂꯁ ꯑꯗꯨꯒ ꯑꯇꯣꯞꯄ ꯃꯄꯥꯟ ꯂꯝꯒꯤ ꯇ꯭ꯌꯨꯔꯤꯁ ꯈꯣꯏꯒꯤꯁꯨ ꯌꯥꯝ ꯑꯇ꯭ꯔꯦꯛ ꯇꯧꯋꯦ ꯖꯒꯥ ꯑꯗꯨ ꯖꯒꯥ ꯐꯖꯕꯒꯤ ꯉꯥꯛꯇ ꯅꯠꯇꯕꯤꯗ ꯂꯣꯀꯦꯜꯒꯤ ꯃꯣꯏ ꯀꯔꯦꯛꯇꯔ ꯃꯣꯏꯒꯤ ꯕꯤꯍꯦꯕ꯭ꯌꯤꯔ ꯑꯗꯨꯈꯣꯏꯅꯁꯨ ꯇꯨꯔꯤꯁꯄꯨ ꯌꯥꯝ ꯑꯦꯇ꯭ꯔꯦꯛ ꯇꯧꯋꯦ ꯑꯗꯨꯒ ꯃꯣꯏꯒꯤ ꯀꯜꯆꯔꯅꯁꯨ ꯌꯥꯝ ꯑꯦꯇ꯭ꯔꯦꯛ ꯇꯧꯋꯦ ꯑꯗꯨꯒ ꯏꯟꯗꯤꯌꯥꯗ ꯇꯨꯔꯤꯁꯅ ꯑꯦꯇ꯭ꯔꯦꯛ ꯇꯧꯕ ꯌꯥꯝ ꯂꯩꯌꯦ ꯑꯒ꯭ꯔꯥ ꯇꯥꯖ ꯃꯍꯜ ꯃꯁꯤꯁꯨ ꯋꯥꯔꯜꯗ ꯇꯣꯞꯇ ꯌꯥꯎꯕ ꯇ꯭ꯌꯨꯔꯤꯁ ꯑꯦꯇ꯭ꯔꯦꯛꯀꯤ ꯖꯒꯥꯅꯤ ꯑꯒ꯭ꯔꯥ ꯍꯥꯏꯕꯁꯦ ꯑꯗꯨꯒ ꯗꯤꯜꯍꯤ ꯀꯨꯇꯨꯕ ꯃꯤꯅꯥꯔ ꯃꯁꯤꯁꯨ ꯌꯥꯝ ꯇ꯭ꯌꯨꯔꯤꯁꯅ ꯑꯇ꯭ꯔꯦꯛ ꯇꯧꯕ ꯌꯥꯝ ꯐꯖꯕ ꯖꯒꯥꯅꯤ ꯑꯗꯨꯒ ꯁꯤꯛꯀꯤꯝ ꯑꯁꯤꯁꯨ ꯌꯥꯝ ꯐꯖꯕ ꯂꯣꯀꯦꯜꯒꯤ ꯃꯤꯈꯩꯏꯁꯨ ꯌꯥꯝ ꯐꯖꯕ ꯃꯣꯏ ꯀꯜꯆꯔꯁꯨ ꯌꯥꯝ ꯐꯖꯕ ꯑꯗꯨꯒꯨꯝꯕ ꯖꯒꯥ ꯑꯐꯕ ꯃꯐꯝ ꯑꯃꯅꯤ ꯇ꯭ꯌꯨꯔꯤꯁꯅ ꯌꯥꯝ ꯑꯇ꯭ꯔꯦꯛ ꯇꯧꯕ ꯑꯗꯨꯒ ꯂꯣꯛꯇꯥꯛ ꯂꯦꯛ ꯍꯥꯏꯕꯁꯤꯅ ꯃꯅꯤꯄꯨꯔꯗ ꯑꯁꯤꯁꯨ ꯂꯩꯌꯦ ꯌꯥꯝ ꯐꯖꯕ ꯇ꯭ꯌꯨꯔꯤꯁꯄꯨ ꯌꯥꯝ ꯑꯇ꯭ꯔꯦꯛ ꯇꯧꯕ ꯖꯒꯥꯅꯤ ꯑꯗꯨꯒ ꯖꯨꯀꯣ ꯚꯦꯜꯂꯤ ꯑꯁꯤꯁꯨ ꯃꯅꯤꯄꯨꯔꯗ ꯂꯩꯕ ꯖꯒꯥ ꯑꯃꯅꯤ ꯑꯗꯨ ꯇ꯭ꯌꯨꯔꯤꯁꯈꯣꯏꯅ ꯌꯥꯝ ꯑꯇ꯭ꯔꯦꯛ ꯇꯧꯕ ꯇꯨꯔꯤꯁꯅ ꯑꯦꯕ꯭ꯔꯤ ꯏꯌꯔ ꯑꯦꯕ꯭ꯔꯤ ꯃꯟ ꯇꯨꯔꯤꯁꯀꯤ ꯑꯇ꯭ꯔꯦꯛ ꯇꯧꯔꯒ ꯃꯣꯏꯅ ꯚꯤꯖꯤꯠ ꯇꯧꯕ ꯖꯒꯥꯅꯤ